ꯑꯥ ꯍꯜꯂꯣ ꯑꯣ ꯑꯩ ꯌꯦꯟ ꯌꯦꯟ ꯈꯔ ꯑꯩ ꯂꯩꯖꯒꯦꯅ ꯂꯥꯛꯄꯅꯦꯕꯀꯣ ꯑꯗꯣ ꯀꯔꯝ ꯀꯔꯝ ꯀꯔꯝꯕ ꯑꯩꯈꯣꯏꯒꯤ ꯌꯦꯟꯅꯣ ꯑꯩꯈꯣꯏ ꯑꯣꯖꯥꯅ ꯂꯣꯏꯕꯤꯔꯤꯁꯤꯕꯣ ꯑꯣ ꯑꯗꯣ ꯍꯧꯖꯤꯛ ꯐꯥꯎꯗ ꯃꯥꯏ ꯋꯦꯠꯁꯦ ꯅꯨꯃꯤꯠ ꯀꯌꯥꯅꯤ ꯁꯨꯔꯒꯦ ꯂꯣꯏꯕꯤꯔꯛꯏꯁꯦ ꯎꯝ ꯑꯣ ꯑꯣ ꯑꯗꯨꯗꯤ ꯆꯥꯎꯔꯥꯛꯄ ꯑꯩꯈꯣꯏ ꯀꯦ ꯖꯤ ꯑꯅꯤ ꯃꯈꯥꯥꯏ ꯅꯠꯇ꯭ꯔꯒ ꯀꯦ ꯖꯤ ꯑꯍꯨꯝ ꯑꯗꯥꯏ ꯑꯣ ꯑꯗꯨ ꯌꯦꯟꯁꯦ ꯃꯆꯤꯟꯖꯥꯛꯁꯦ ꯑꯩꯈꯣꯏꯒꯤ ꯑꯁꯦꯝꯕ ꯃꯆꯤꯟꯖꯥꯛ ꯄꯤꯖꯕꯤꯕ꯭ꯔꯥ ꯅꯠꯇ꯭ꯔꯒ ꯀꯔꯝ ꯀꯔꯝꯕ ꯃꯆꯤꯟꯖꯥꯛ ꯄꯤꯖꯒꯦ ꯄꯤꯖꯒꯦ ꯂꯣꯏꯕ ꯇꯥꯏꯃꯤꯡꯗ

ꯍꯣꯏ

ꯑꯗꯨ ꯍꯤꯗꯥꯛ ꯂꯥꯡꯊꯛ ꯀꯥꯞꯄ ꯈꯣꯠꯄ ꯑꯃ ꯑꯃ ꯉꯁꯥꯏ ꯌꯦꯟꯗꯨ ꯑꯗꯨꯝ ꯐꯖꯅ ꯇꯧꯕꯤꯒꯤꯕ꯭ꯔꯥ ꯑꯩꯈꯣꯏ ꯑꯣꯖꯥꯒꯤꯁꯦ

ꯑꯗꯨ ꯃꯆꯤꯟꯖꯥꯛꯁꯦ ꯑꯩꯈꯣꯏꯒꯤ ꯁꯃꯔꯥꯠ ꯀꯨꯝꯕ ꯄꯤꯖꯕꯤꯕ꯭ꯔꯥ ꯅꯠꯇ꯭ꯔꯒ ꯑꯩꯈꯣꯏ ꯅꯤꯎꯇ꯭ꯔꯤ ꯆꯣꯏꯁ ꯀꯨꯝꯕ ꯄꯤꯖꯕꯤꯕ꯭ꯔꯥ ꯀꯔꯝꯕ ꯃꯆꯤꯟꯖꯥꯛ ꯄꯤꯖꯒꯦ ꯑꯩꯈꯣꯏꯒꯤ ꯌꯦꯟꯁꯦ ꯂꯣꯏꯅꯕ ꯍꯣꯠꯅꯕꯗ ꯍꯣꯏ

ꯍꯣꯏ ꯁꯃꯔꯥꯠꯁꯦ

ꯑꯣ ꯑꯗꯨꯗꯤ ꯍꯧꯖꯤꯛ ꯌꯦꯟꯁꯤ ꯀꯦ ꯖꯤꯒꯤ ꯆꯥꯡꯗ ꯀꯃꯥꯏ ꯀꯃꯥꯏꯅ ꯊꯥꯕꯤꯔꯤꯒꯦ

ꯑꯣ ꯑꯣ ꯑꯗꯨꯗꯤ ꯍꯣꯏ ꯑꯗꯨꯗꯤ ꯃꯃꯟ ꯃꯃꯟ ꯃꯃꯟꯁꯤ ꯑꯗꯨꯝ ꯌꯥꯝꯅ ꯍꯣꯡꯅ ꯊꯥꯕꯤꯔꯤꯅꯦꯀꯣ ꯑꯩꯈꯣꯏ ꯑꯣꯖꯥꯒꯤ ꯑꯣ ꯑꯗꯨ ꯌꯦꯟꯁꯤ ꯃꯔꯨ ꯑꯣꯏꯅ ꯑꯩꯈꯣꯏꯒꯤ ꯋꯦꯠꯁꯤ ꯂꯩꯅꯕ ꯑꯩꯈꯣꯏ ꯇꯣꯉꯥꯟꯕ ꯍꯤꯗꯥꯛꯀꯗꯤ ꯄꯤꯖꯕꯤꯕ꯭ꯔꯣ ꯌꯦꯟꯁꯤꯕꯣ ꯎꯝ

ꯑꯣ ꯍꯣꯏ ꯍꯣꯏ

ꯑꯗꯨ ꯌꯦꯟꯁꯤ ꯍꯧꯖꯤꯛ ꯀꯤꯂꯣ ꯑꯍꯨꯝ ꯃꯈꯥꯏ ꯃꯔꯤ ꯃꯨꯛꯀꯤ ꯆꯥꯡꯗꯤ ꯇꯥꯔꯦꯕꯀꯣ ꯑꯩꯈꯣꯏ ꯐꯣꯔꯇꯤ ꯐꯥꯏꯕ ꯑꯣ ꯍꯣꯏ ꯎꯝ ꯑꯗꯩꯗ ꯑꯩꯅ ꯁꯨꯝ ꯈꯪꯖꯅꯤꯡꯕ ꯑꯃꯅ ꯑꯩꯈꯣꯏꯒꯤ ꯌꯦꯟꯁꯦ ꯆꯥꯎꯅꯕ ꯍꯣꯠꯅꯕ ꯃꯇꯝꯗ ꯑꯩꯈꯣꯏꯅ ꯊꯨꯅ ꯆꯥꯎꯅꯕꯅꯤ ꯈꯣꯠꯅꯕꯅꯤ ꯑꯃ ꯇꯧꯅꯕꯅꯦꯅ ꯇꯣꯉꯥꯟ ꯇꯣꯉꯥꯟꯕ ꯃꯈꯟꯒꯤ ꯑꯩꯈꯣꯏ ꯍꯤꯗꯥꯛ ꯂꯥꯡꯊꯛ ꯃꯌꯥꯝ ꯑꯃꯁꯨ ꯑꯩꯈꯣꯏ ꯄꯤꯖꯅꯕ ꯌꯥꯎꯔꯤꯕꯅꯤꯁꯨ ꯁꯨꯝ ꯍꯥꯏꯅꯕꯀꯣ ꯑꯗꯨ ꯍꯥꯏꯔꯤꯕ ꯍꯤꯗꯥꯛꯁꯤꯡ ꯑꯗꯨ ꯑꯩꯈꯣꯏꯒꯤ ꯑꯩꯈꯣꯏꯅ ꯌꯦꯟꯁꯤ ꯆꯥꯕ ꯃꯇꯝꯗ ꯃꯗꯨꯕꯨ ꯑꯩꯈꯣꯏꯒꯤ ꯍꯀꯆꯥꯡꯗ ꯁꯣꯛꯅꯤꯡꯉꯥꯏꯒ ꯑꯣꯏꯕ꯭ꯔꯥ ꯑꯣꯏꯕ꯭ꯔꯥ ꯃꯗꯨꯕꯨ ꯑꯩꯈꯣꯏ ꯑꯣꯖꯥꯒꯤ ꯀꯔꯤ ꯃꯣꯠ ꯂꯩꯕꯤꯒꯦ ꯎꯝ ꯎꯝ ꯎꯝ

ꯎꯝ ꯑꯣ ꯑꯗꯨꯕꯨ ꯌꯥꯝ ꯅꯨꯡꯉꯥꯏꯖꯔꯦ ꯑꯩꯈꯣꯏ ꯑꯣꯖꯥꯒꯤ ꯌꯦꯟꯗꯨ ꯑꯩ ꯑꯥ ꯂꯧꯕ ꯂꯥꯛꯅꯕ ꯑꯩ ꯊꯧꯔꯥꯡ ꯇꯧꯖꯔꯒꯦ ꯌꯥꯝ ꯅꯨꯡꯉꯥꯏꯔꯦ ꯑꯩ ꯑꯣꯖꯥ ꯍꯣꯏꯒꯤ ꯐꯥꯝꯗ ꯑꯩ ꯑꯗꯨꯝ ꯂꯥꯛꯆꯔꯒꯦ ꯑꯗꯨꯗꯤꯀꯣ ꯑꯣ ꯐꯔꯦ ꯐꯔꯦ ꯊꯝꯕꯤꯔꯣ ꯊꯝꯕꯤꯔꯣ